ꯑꯥ ꯀꯔꯤ ꯇꯧꯔꯒ ꯂꯩꯕ꯭ꯔꯣ ꯅꯨꯡꯉꯥꯏꯕ꯭ꯔꯣ ꯑꯩꯁꯨ ꯌꯥꯝ ꯅꯨꯡꯉꯥꯏꯔꯦ ꯑꯗꯨ ꯎꯝ ꯑꯩꯁꯨ ꯃꯣꯔꯦꯗ ꯂꯥꯛꯄꯅꯤ ꯑꯗꯨꯒꯤꯀꯣ ꯁꯣꯞꯄꯤꯡ ꯆꯠꯀꯦ ꯍꯥꯏꯕ ꯑꯗꯨ ꯁꯨꯁ ꯑꯃ ꯕ꯭ꯔꯥꯟꯗꯦꯠ ꯁꯨꯁ ꯑꯃ ꯂꯧꯒꯦ ꯍꯥꯏꯔꯒ ꯗꯨꯀꯥꯟꯗꯨ ꯑꯩ ꯈꯪꯗꯕꯒꯤꯀꯣ ꯅꯪꯉꯣꯟꯗ ꯍꯪꯒꯦ ꯍꯥꯏꯕ ꯀꯗꯥꯏꯗ ꯂꯩꯕ꯭ꯔꯥ ꯀꯣ ꯑꯩꯗꯤ ꯇ꯭ꯔꯥꯐꯤꯛ ꯄꯣꯏꯟꯗ ꯂꯩꯌꯦ ꯑꯥ ꯑꯥ ꯑꯥ ꯍꯣꯏ ꯍꯣꯏ ꯑꯗꯨ ꯑꯗꯨ ꯑꯉꯥꯡꯒꯤ ꯁꯨꯁꯀꯨꯝꯕꯗꯤ ꯑꯗꯣꯝꯗ ꯐꯪꯒꯦꯔꯥ ꯀꯣ ꯑꯉꯥꯡꯒꯤꯗꯣ ꯎꯝ ꯎꯝ ꯑꯗꯨ ꯑꯉꯥꯡꯒꯤꯗꯤ ꯀꯗꯥꯏꯗ ꯂꯩꯕ꯭ꯔꯥꯀꯣ

ꯑꯗꯨ ꯌꯦꯡꯁꯦ ꯑꯗꯨ ꯑꯗꯨ ꯗꯨꯀꯥꯟꯒꯤ ꯄꯣꯠ ꯂꯧꯒꯦꯕ ꯈꯔꯀꯣ ꯑꯗꯨ ꯀꯗꯥꯏꯗ ꯐꯪꯒꯦꯔꯥꯀꯣ ꯑꯗꯨꯗꯤ ꯗꯨꯀꯥꯟꯒꯤ ꯄꯣꯠ ꯑꯥ ꯑꯥ ꯑꯥ

ꯍꯣꯏ ꯑꯗꯨꯁꯨ ꯂꯧꯒꯦ ꯐꯨꯔꯤꯠꯀꯨꯝꯕ ꯂꯩꯕ꯭ꯔꯥ ꯀꯣ ꯑꯗꯨꯗ ꯍꯣꯏ ꯍꯣꯏ ꯑꯗꯣ ꯂꯧꯒꯦ ꯑꯩꯒꯤ ꯑꯉꯥꯡꯗꯣ ꯂꯧꯕꯤꯒꯦ ꯑꯗꯨ ꯑꯩꯗꯤ ꯉꯔꯥꯡꯅ ꯂꯥꯛꯈ꯭ꯔꯦ ꯍꯣꯏ ꯑꯩꯁꯨ ꯅꯪꯕꯨ ꯀꯣꯜ ꯇꯧꯒꯦ ꯍꯥꯏꯔꯒ ꯀꯥꯎꯈ꯭ꯔꯦ ꯉꯔꯥꯡꯗꯣ ꯑꯗꯨ ꯌꯥꯝ ꯅꯨꯡꯉꯥꯏꯔꯦ ꯑꯥ ꯍꯣꯏ ꯍꯣꯏ ꯍꯣꯏ ꯍꯣꯏ ꯍꯣꯏ ꯌꯥꯝ ꯅꯨꯡꯉꯥꯏꯔꯦ